ꯑꯩꯒꯤ ꯏꯌꯥꯔꯐꯣꯟ ꯑꯃ ꯑꯩꯅ ꯅꯍꯥꯟ ꯂꯧꯏ ꯑꯗꯨ ꯃꯥꯒꯤ ꯀꯟꯗꯤꯁꯟꯁꯤ ꯌꯥꯝꯅ ꯐꯠꯂꯝꯗ꯭ꯔꯦ ꯅꯥꯀꯜ ꯑꯃꯁꯨ ꯌꯥꯗ꯭ꯔꯦ ꯑꯗꯨꯒ ꯀꯨꯏꯅꯁꯨ ꯆꯠꯇꯦ ꯃꯥꯒꯤ ꯀ꯭ꯋꯥꯂꯤꯇꯤ ꯌꯥꯎꯔꯝꯗ꯭ꯔꯦ